ꯍꯦꯜꯂꯣ ꯁꯤꯕꯨ ꯀꯣꯜ ꯂꯤꯛ ꯌꯣꯟꯕ ꯗꯨꯀꯥꯟ ꯅꯠꯇꯕ꯭ꯔꯣ ꯑꯣ ꯍꯧꯖꯤꯛꯁꯤꯕꯨ ꯀꯣꯜꯂꯤꯛꯁꯤ ꯀꯔꯤ ꯀꯔꯤ ꯑꯥꯏꯇꯦꯝ ꯀꯔꯝ ꯀꯔꯝꯕ ꯂꯥꯛꯀꯦ ꯑꯣ ꯀꯩꯅꯣꯗꯤ ꯁꯅꯥꯕꯨꯟꯉꯨꯝꯕꯗꯤ ꯌꯥꯎꯕ꯭ꯔꯣ ꯑꯣ ꯁꯦꯟꯖꯦꯡꯒꯤ ꯑꯩꯈꯣꯏꯒꯤ ꯄꯤꯊ꯭ꯔꯥꯏꯒꯤ ꯂꯩꯗꯅ ꯀꯣꯟ ꯑꯔꯪꯕꯗꯣ ꯑꯗꯨꯒꯨꯝꯕꯒꯤ ꯑꯥꯏꯇꯦꯝ ꯂꯩꯕ꯭ꯔꯣ ꯑꯣ ꯑꯗꯨꯗꯤ ꯀꯩꯅꯣꯗꯗꯤ ꯑꯩꯈꯣꯏꯒꯤ ꯂꯥꯏꯗꯨꯛ ꯊꯥꯎꯃꯩ ꯊꯥꯕꯒꯤꯅꯦ ꯀꯣꯜ ꯂꯤꯛ ꯂꯩꯗꯅ ꯁꯦꯟꯖꯦꯡꯒꯤ ꯀꯣꯜ ꯑꯔꯪꯕ ꯑꯩꯈꯣꯏꯒꯤ ꯏꯁꯇꯤꯜ ꯅꯠꯇꯕ ꯄꯣꯠꯇꯣ ꯑꯗꯨꯒꯨꯝꯕꯒꯤ ꯂꯩꯒꯗ꯭ꯔꯥ ꯑꯣ ꯃꯃꯜꯗꯤ ꯍꯧꯖꯤꯛꯀꯥꯟꯁꯤ ꯀꯌꯥ ꯀꯌꯥ ꯀꯃꯥꯏꯅ ꯇꯧꯕꯖꯥꯠꯅꯣ ꯑꯣ ꯑꯣ ꯑꯗꯣ ꯑꯩꯁꯦ ꯀꯣꯜ ꯂꯨꯍꯣꯡꯕꯒꯤ ꯀꯣꯜ ꯂꯤꯛꯁꯦ ꯂꯧꯒꯦ ꯇꯧꯕꯅꯦꯕꯀꯣ ꯄꯨꯈꯝ ꯇꯦꯡꯀꯣꯠꯁꯨ ꯑꯗꯒꯤ ꯑꯅꯝꯕ ꯑꯩꯈꯣꯏꯒꯤ ꯒꯤꯂꯥꯁ ꯀꯔꯤ ꯀꯔꯥ ꯒꯤꯂꯥꯁ ꯑꯆꯧꯕ ꯁꯥꯏꯖ ꯃꯆꯥ ꯃꯦꯗꯤꯌꯝ ꯑꯗꯨꯒꯨꯝꯕꯁꯨ ꯂꯣꯏꯅ ꯌꯥꯎꯔꯕ ꯑꯣ ꯑꯩꯁꯦ ꯑꯗꯨꯗꯤ ꯑꯩꯁꯦ ꯀꯣꯜ ꯂꯤꯛꯁꯦ ꯗꯨꯛ ꯊꯥꯎꯃꯩ ꯊꯥꯕꯒꯤ ꯀꯣꯜ ꯂꯤꯛ ꯑꯩꯈꯣꯏꯒꯤ ꯑꯔꯪꯕ ꯁꯦꯟꯖꯦꯡꯒꯤꯗꯣ ꯑꯗꯨꯒꯨꯝꯕꯁꯨ ꯑꯗꯒꯤ ꯁꯅꯥꯕꯨꯟ ꯑꯔꯪꯕꯅꯦ ꯑꯗꯒꯤ ꯑꯩꯈꯣꯏꯒꯤ ꯄꯨꯈꯝ ꯇꯦꯡꯀꯣꯠꯇꯁꯨ ꯑꯔꯪꯕ ꯂꯩꯗꯅ ꯑꯗꯨꯒꯨꯝꯕꯗꯁꯨ ꯂꯧꯖꯒꯦ ꯇꯧꯕꯅꯦꯕ ꯑꯗꯣ ꯀꯔꯤ ꯀꯔꯤ ꯃꯌꯦꯛ ꯊꯣꯛꯄꯗꯗꯤ ꯂꯩꯕ꯭ꯔꯣ ꯀꯣꯜ ꯂꯤꯛꯁꯤꯕꯣ ꯑꯗꯨꯒꯨꯝꯕ ꯑꯔꯪꯕ ꯑꯣ ꯑꯗꯨꯗꯤ ꯑꯩꯁꯦ ꯑꯗꯒꯤ ꯄꯨꯈꯝ ꯑꯄꯥꯛꯄ ꯑꯩꯈꯣꯏꯒꯤ ꯑꯄꯥꯛꯄꯗꯣ ꯑꯗꯨꯁꯨ ꯁꯦꯠ ꯑꯅꯤꯈꯛꯇ ꯂꯧꯒꯦꯕꯀꯣ ꯄꯨꯈꯝ ꯑꯄꯥꯛꯄꯅꯦ ꯑꯗꯒꯤ ꯑꯗꯨꯒꯤ ꯁꯦꯠꯇꯨꯒ ꯁꯦꯠ ꯑꯅꯤꯗꯨꯒꯤ ꯒꯤꯂꯥꯁ ꯁꯦꯠ ꯑꯅꯤ ꯑꯃꯒ ꯑꯗꯨꯒꯨꯝꯕ ꯏꯁ꯭ꯇꯤꯜꯒꯤꯗꯁꯨ ꯂꯧꯒꯦ ꯑꯗꯒꯤ ꯑꯩꯈꯣꯏ ꯈꯨꯖꯥꯏ ꯈꯨꯖꯥꯏꯁꯨ ꯑꯃ ꯑꯗꯨꯝ ꯈꯔ ꯂꯧꯖꯒꯦ ꯑꯗꯨ ꯃꯃꯜꯗꯤ ꯏꯁꯇꯤꯜꯒꯤꯒ ꯀꯩꯅꯣꯒꯁꯦ ꯏꯁ꯭ꯇꯤꯜꯒꯤ ꯍꯥꯏꯌꯦ ꯄꯤꯊ꯭ꯔꯥꯏꯒꯤꯒ ꯁꯦꯟꯖꯦꯡꯒꯤꯒꯁꯦ ꯃꯃꯜꯗꯤ ꯀꯌꯥꯝ ꯈꯦꯠꯅꯒꯦꯕ ꯍꯥꯟꯅꯗꯤ ꯍꯥꯟꯅꯗꯤ ꯀꯩꯅꯣ ꯁꯦꯟꯖꯦꯡ ꯄꯤꯊ꯭ꯔꯥꯏꯒꯤꯅ ꯑꯃꯨꯛ ꯇꯥꯡꯉꯤꯗꯅꯀꯣ ꯑꯗꯣ ꯍꯧꯖꯤꯛꯁꯤ ꯀꯌꯥꯃꯨꯛ ꯂꯩꯕꯖꯥꯠꯅꯣ ꯑꯣ ꯑꯣ ꯑꯩꯁꯦ ꯑꯗꯣ ꯗꯦꯂꯤꯚꯔꯤ ꯌꯥꯒꯗ꯭ꯔꯣ ꯑꯩꯁꯤ ꯂꯥꯛꯄꯁꯤ ꯁꯣꯝ ꯅꯥꯀꯟꯗ ꯂꯨꯍꯣꯡꯕꯒꯤꯁꯦ ꯄꯣꯠ ꯆꯩ ꯁꯤꯟꯗꯣꯛ ꯁꯤꯟꯖꯤꯟ ꯇꯧꯅꯕ ꯃꯤ ꯂꯩꯇꯕꯅꯦꯕꯀꯣ ꯑꯗꯣ ꯑꯩꯅ ꯂꯣꯏꯅ ꯁꯤꯟꯒꯗꯣꯏꯅꯤꯅꯦ ꯑꯩꯁꯦ ꯂꯥꯛꯄꯁꯦ ꯈꯤꯇꯪ ꯈꯨꯗꯣꯡ ꯆꯥꯗ꯭ꯔꯦꯕ ꯑꯗꯣ ꯑꯩꯈꯣꯏꯅ ꯑꯦꯗ꯭ꯔꯦꯁꯇꯨꯗꯪ ꯄꯤꯔꯛꯑꯀꯥꯟꯗ ꯁꯣꯝꯅ ꯁꯨꯝ ꯀꯔꯤ ꯍꯥꯏꯇꯥꯔꯦ ꯄꯣꯠ ꯆꯩꯁꯦ ꯑꯗꯨꯛ ꯑꯗꯨꯛꯑꯅ ꯂꯤꯁꯇꯨ ꯄꯤꯖꯔꯛꯑꯒꯦꯕꯀꯣ ꯑꯗꯣ ꯁꯣꯝꯅ ꯑꯗꯨꯝ ꯀꯣꯜ ꯂꯤꯛꯇꯨꯒꯤ ꯑꯩꯈꯣꯏꯒꯤ ꯁꯥꯏꯖꯇꯨ ꯑꯩꯈꯣꯏ ꯑꯗꯨꯝ ꯍꯥꯏꯖꯔꯛꯑꯒꯦ ꯑꯗꯨꯒ ꯊꯤꯜꯂꯛꯄ ꯊꯤꯟꯕꯤꯔꯛꯄꯗꯤ ꯌꯥꯒꯗ꯭ꯔꯥ ꯑꯗꯨꯗꯤ ꯀꯩꯅꯣ ꯃꯃꯜꯁꯨ ꯑꯗꯨꯝ ꯈꯤꯇꯪ ꯇꯥꯕꯤꯕ ꯌꯥꯅꯤꯀꯣ ꯄꯣꯠꯁꯨ ꯃꯌꯥꯝ ꯂꯧꯔꯕꯅꯤꯅ ꯑꯗꯨꯗꯤ ꯑꯩꯁꯦ ꯄꯣꯠꯁꯦ ꯁꯨꯃꯥꯏ ꯇꯧꯔꯁꯤ ꯑꯩꯒꯤ ꯃꯤ ꯑꯃꯗꯤ ꯊꯥꯖꯔꯛꯑꯒꯦꯕꯀꯣ ꯃꯤ ꯑꯃ ꯊꯥꯖꯔꯛꯑꯒꯦ ꯑꯗꯨꯀꯥꯟꯗ ꯄꯣꯠ ꯆꯩꯁꯤꯡꯗꯣ ꯑꯩꯈꯣꯏꯒꯤ ꯄꯣꯠ ꯆꯩ ꯑꯩꯈꯣꯏꯒꯤ ꯀꯣꯜ ꯂꯤꯛꯇꯣ ꯊꯥꯕ ꯈꯣꯠꯄ ꯔꯤꯖꯦꯛ ꯂꯩꯕꯁꯨ ꯌꯥꯎꯋꯤꯗꯅꯀꯣ ꯃꯌꯥꯝ ꯃꯔꯛꯇꯗꯤ ꯑꯗꯨꯝ ꯑꯗꯨꯒꯨꯝꯕꯗꯣ ꯆꯦꯛ ꯇꯧꯍꯟꯖꯔꯒꯦ ꯑꯗꯨꯒ ꯑꯗꯨꯝ ꯑꯩꯈꯣꯏꯒꯤ ꯂꯥꯛꯀꯥꯗꯧꯔꯤꯕ ꯃꯤꯁꯤꯡꯒ ꯇꯧꯔꯒ ꯑꯗꯨꯝ ꯒꯥꯔꯤ ꯑꯃ ꯇꯧꯔꯒ ꯑꯗꯨꯝ ꯗꯦꯂꯤꯚꯔꯤꯁꯦ ꯇꯧꯍꯟꯕꯤꯔꯛꯑꯣꯕꯀꯣ ꯑꯗꯨꯒ ꯀꯩꯅꯣ ꯄꯩꯁꯥ ꯅꯨꯡꯁꯥꯗꯤ ꯑꯗꯨꯝ ꯁꯤꯗ ꯌꯨꯝꯗ ꯂꯥꯛꯑꯀꯥꯟꯗ ꯇꯧꯒꯗ꯭ꯔꯥ ꯅꯠꯇ꯭ꯔꯒ ꯗꯨꯀꯥꯟꯗ ꯑꯗꯨꯝ ꯄꯦꯃꯦꯟ ꯇꯧꯒꯗ꯭ꯔꯥ ꯑꯣ ꯍꯣꯏ ꯍꯣꯏ ꯍꯣꯏ ꯐꯅꯤ ꯐꯅꯤ ꯑꯩ ꯃꯤ ꯊꯥꯖꯔꯛꯑꯒꯦ ꯑꯗꯨꯝꯀꯣ ꯊꯝꯖꯔꯒꯦ